ꯑꯥꯎ ꯍꯥꯏꯕꯤꯌꯨ ꯍꯂꯣ ꯍꯥꯏꯕꯤꯌꯨ ꯑꯣ ꯀꯔꯝꯕ ꯒꯥꯔꯤ ꯄꯥꯝꯕꯤꯒꯦ ꯇꯦꯛꯁꯤ ꯃꯈꯟ ꯃꯈꯟ ꯌꯥꯝ ꯂꯩꯌꯦ ꯑꯗꯨ ꯀꯔꯝꯕ ꯒꯥꯔꯤꯗ ꯄꯥꯝꯒꯦ ꯑꯝꯇ ꯍꯥꯏꯕꯤꯔꯛꯑꯣ ꯑꯥꯎ ꯑꯗꯨ ꯏꯌꯥꯔꯄꯣꯔꯠꯇꯒꯤ ꯆꯨꯔꯆꯥꯟꯄꯨꯔ ꯐꯥꯎ ꯆꯠꯄꯁꯤ ꯂꯨꯄꯥ ꯂꯤꯁꯤꯡ ꯑꯃꯒ ꯆꯅꯤꯄꯥꯟꯗꯒꯤꯅ ꯂꯤꯁꯤꯡ ꯑꯅꯤ ꯐꯥꯎꯒꯤ ꯆꯥꯡꯗ ꯑꯗꯨꯝ ꯆꯠꯅꯕꯅꯤ ꯑꯗꯣ ꯂꯤꯁꯤꯡ ꯑꯃꯒ ꯆꯅꯤꯄꯥꯟ ꯐꯥꯎꯇꯪ ꯄꯤꯕꯤꯔꯛꯑꯣ ꯌꯥꯅꯤ ꯑꯗꯨꯝ ꯆꯠꯁꯤ ꯀꯩꯁꯨ ꯀꯥꯏꯗꯦ ꯌꯥꯏ ꯌꯥꯏ ꯌꯥꯏ ꯁꯣꯏꯗꯅ ꯑꯗꯨꯝ ꯌꯥꯅꯤ ꯍꯌꯦꯡꯁꯨ ꯌꯥꯅꯤ ꯉꯁꯤꯁꯨ ꯌꯥꯅꯤ ꯅꯪ ꯑꯄꯥꯝꯕ ꯃꯇꯝ ꯑꯗꯨꯝ ꯍꯥꯏꯕꯤꯔꯛꯑꯣ ꯆꯠꯁꯤ ꯌꯥꯏ ꯍꯌꯦꯡ ꯌꯥꯅꯤ ꯎꯝ ꯍꯣꯏ ꯍꯣꯏ ꯍꯣꯏ ꯑꯣ ꯐꯔꯦ ꯐꯔꯦ ꯐꯔꯦ ꯌꯥꯏ ꯌꯥꯏ